ꯃꯅꯤꯄꯨꯔ ꯂꯣꯟꯅ ꯌꯥꯝ ꯀꯥꯅꯕ ꯍꯥꯏꯔꯗꯤ ꯇ꯭ꯔꯥꯏꯞ ꯈꯨꯗꯤꯡꯃꯛ ꯑꯁꯤ ꯃꯔꯣꯟ ꯐꯥꯎꯅꯗꯕꯗꯣ ꯃꯅꯤꯄꯨꯔ ꯂꯦꯡꯒ꯭ꯋꯦꯁ ꯑꯁꯤꯅ ꯐꯥꯎꯅꯍꯜꯂꯤ ꯑꯗꯨꯒꯤ ꯃꯊꯛꯇꯁꯨ ꯇ꯭ꯔꯥꯏꯞ ꯈꯨꯗꯤꯡꯃꯛꯀꯤ ꯂꯣꯟ ꯍꯥꯏꯔꯗꯤ ꯃꯅꯤꯄꯨꯔ ꯂꯣꯟꯁꯤꯅ ꯈꯪꯅꯍꯟꯕꯅꯤ ꯑꯗꯨꯒ ꯃꯤ ꯈꯨꯗꯤꯡꯃꯛꯇ ꯃꯩꯇꯩꯂꯣꯟꯁꯤꯅ ꯑꯗꯨꯝ ꯀꯥꯅꯕ ꯄꯤꯕꯒꯤ ꯆꯥꯡꯁꯤ ꯌꯥꯝꯅ ꯀꯥꯅꯩꯌꯦ ꯑꯗꯨꯒ ꯑꯩꯈꯣꯏꯒꯤ ꯁꯛꯇꯥꯛꯆꯦꯒꯨꯝꯕꯁꯨ ꯑꯗꯨꯝ ꯑꯣꯏꯍꯜꯂꯦ ꯑꯗꯨꯒ ꯑꯩꯈꯣꯏ ꯃꯅꯤꯄꯨꯔꯗ ꯂꯩꯕꯒꯤ ꯃꯅꯤꯄꯨꯔ ꯂꯣꯟ ꯍꯩꯕꯒꯤ ꯀꯥꯅꯕꯁꯤ ꯌꯥꯝꯅ ꯀꯥꯅꯩꯌꯦ ꯑꯗꯨꯒ ꯌꯥꯝꯅꯁꯨ ꯑꯩꯈꯣꯏꯗ ꯌꯥꯝꯅ ꯅꯨꯡꯉꯥꯏꯌꯦ ꯑꯗꯨꯒ ꯃꯅꯤꯄꯨꯔ ꯂꯣꯟꯁꯤ ꯂꯩꯔꯝꯕꯒꯤ ꯑꯩꯈꯣꯏ ꯂꯣꯏꯅꯃꯛ ꯐꯥꯎꯅꯕꯅꯤ ꯑꯗꯨꯒ ꯂꯣꯏꯅꯃꯛ ꯄꯨꯟꯕꯅꯤ ꯑꯗꯨꯒ ꯃꯅꯤꯄꯨꯔꯁꯤ ꯂꯩꯔꯝꯗ꯭ꯔꯗꯤ ꯑꯩꯈꯣꯏ ꯗꯤꯐ꯭ꯔꯦꯟ ꯀꯃ꯭ꯌꯨꯅꯤꯇꯤ ꯗꯤꯐ꯭ꯔꯦꯟ ꯇ꯭ꯔꯥꯏꯞꯁꯤ ꯃꯔꯣꯟ ꯐꯥꯎꯅꯔꯝꯗꯕꯁꯨ ꯌꯥꯏ ꯃꯅꯤꯄꯨꯔꯤ ꯂꯣꯟꯁꯤ ꯂꯩꯕꯒꯤꯗꯃꯛꯇ ꯌꯥꯝꯅ ꯑꯩꯈꯣꯏꯗ ꯀꯝꯐꯣꯔꯇꯦꯕꯜ ꯑꯣꯏꯕ ꯑꯗꯨꯒ ꯌꯥꯝꯅꯁꯨ ꯅꯨꯡꯉꯥꯏꯕ ꯑꯃ ꯑꯣꯏꯌꯦ ꯑꯗꯨꯒꯤ ꯃꯊꯛꯇꯁꯨ ꯌꯥꯝꯅ ꯅꯨꯡꯉꯥꯏꯕ ꯏꯊꯤꯜ ꯑꯃꯁꯨ ꯄꯤꯍꯜꯂꯤ ꯍꯥꯏꯕꯗꯤ ꯃꯔꯣꯟ ꯑꯃꯃꯒ ꯀꯃ꯭ꯌꯨꯅꯤꯀꯦꯁꯟ ꯋꯥꯠꯂꯒꯗꯤ ꯌꯥꯝꯅ ꯋꯥꯏꯌꯦ ꯏꯁꯥꯗ ꯑꯗꯨꯅ ꯃꯅꯤꯄꯨꯔ ꯂꯣꯟꯁꯤ ꯂꯩꯕꯀꯥꯟꯗ ꯑꯩꯈꯣꯏ ꯂꯣꯏꯅꯃꯛ ꯃꯅꯤꯄꯨꯔꯗ ꯂꯩꯕ ꯈꯨꯗꯤꯡꯃꯛꯅ ꯃꯅꯤꯄꯨꯔ ꯂꯣꯟꯁꯤꯅ ꯀꯃ꯭ꯌꯨꯅꯤꯀꯦꯠ ꯇꯧꯕꯀꯥꯟꯗ ꯌꯥꯝꯅ ꯌꯥꯝꯅꯁꯨ ꯊꯨꯅ ꯀꯃ꯭ꯌꯨꯅꯤꯀꯦꯁꯟ ꯐꯥꯎꯅꯩꯌꯦ ꯑꯗꯨꯒ ꯃꯣꯏꯒꯤ ꯃꯔꯣꯟꯒꯨꯝꯕꯁꯨ ꯂꯣꯏꯅꯃꯛ ꯐꯥꯎꯅꯍꯜꯂꯦ ꯑꯗꯨꯒ ꯇ꯭ꯔꯥꯏꯞ ꯂꯣꯏꯅꯃꯛꯁꯨ ꯂꯣꯏꯅꯃꯛ ꯐꯥꯎꯅꯍꯜꯂꯦ ꯑꯗꯨꯒ ꯑꯦꯅꯤ ꯃꯅꯤꯄꯨꯔꯗ ꯂꯩꯇꯅ ꯑꯇꯣꯞꯄꯗ ꯂꯥꯛꯄꯁꯨ ꯑꯗꯨꯝ ꯃꯅꯤꯄꯨꯔ ꯂꯣꯟꯁꯤ ꯑꯁꯤꯗ ꯑꯣꯏꯅ ꯑꯗꯨꯝ ꯐꯥꯎꯅꯩꯌꯦ ꯑꯗꯨꯒ ꯃꯣꯏꯒꯤ ꯃꯣꯏꯒꯤ ꯀꯩꯅꯣꯁꯨ ꯑꯗꯨꯒ ꯗ꯭ꯔꯦꯁꯇ ꯑꯣꯏꯔꯁꯨ ꯂꯣꯏꯅꯃꯛ ꯑꯗꯨꯝ ꯄꯣꯠ ꯂꯩꯕ ꯗꯨꯀꯥꯟꯗ ꯄꯣꯠ ꯂꯩꯕꯒꯨꯝꯕ ꯑꯣꯏꯔꯁꯨ ꯂꯣꯏꯅꯃꯛ ꯃꯣꯏꯅ ꯌꯥꯍꯜꯂꯦ ꯑꯗꯨꯒ ꯂꯣꯏꯅꯃꯛꯁꯨ ꯀꯔꯤ ꯍꯥꯏꯁꯤꯔꯥ ꯗꯨꯀꯥꯟꯗ ꯄꯣꯠ ꯂꯩꯕ ꯑꯣꯏꯔꯣ ꯑꯗꯨꯒ ꯍꯣꯁꯄꯤꯇꯥꯜꯗ ꯆꯠꯄ ꯑꯣꯏꯔꯣ ꯑꯗꯨꯒ ꯑꯦꯅꯤ ꯑꯣꯐꯤꯁ ꯑꯃꯗ ꯆ ꯪꯕ ꯑꯣꯏꯔꯁꯨ ꯃꯅꯤꯄꯨꯔ ꯂꯦꯡꯒ꯭ꯋꯦꯁ ꯑꯁꯤ ꯌꯥꯝꯅ ꯀꯃꯟ ꯑꯣꯏꯕꯅꯤꯅ ꯌꯥꯝꯅꯁꯨ ꯀꯝꯐꯣꯔꯇꯦꯕꯜ ꯑꯣꯏꯌꯦ ꯑꯩꯈꯣꯏꯗ ꯑꯗꯨꯒ ꯌꯥꯝꯅꯁꯨ ꯅꯨꯡꯉꯥꯏ ꯑꯗꯨꯒ ꯌꯥꯝꯅꯁꯨ ꯑꯩꯈꯣꯏꯗ ꯍꯥꯏꯖꯅꯤꯛ ꯑꯣꯏꯌꯦ ꯑꯗꯨꯒ ꯑꯗꯨꯅ ꯑꯩꯈꯣꯏꯁꯤ ꯃꯅꯤꯄꯨꯔ ꯂꯣꯟꯁꯦ ꯂꯩꯔꯝꯗ꯭ꯔꯗꯤ ꯑꯩꯈꯣꯏ ꯀꯃꯅ꯭ꯌꯨꯅꯤꯀꯦꯁꯟꯒꯨꯝꯕꯁꯨ ꯌꯥꯝ ꯋꯥꯠꯂꯝꯕꯁꯨ ꯌꯥꯏ ꯑꯗꯨꯅ ꯃꯅꯤꯄꯨꯔ ꯂꯣꯟ ꯊꯣꯛꯂꯛꯑꯕꯅꯤꯅ ꯃꯅꯤꯄꯨꯔꯁꯤꯅ ꯂꯣꯟꯁꯤꯅ ꯀꯌꯥꯃꯨꯛ ꯀꯥꯅꯕ ꯄꯤꯒꯦ ꯍꯥꯏꯕꯗ ꯏꯁꯥꯒꯤ ꯑꯣꯏꯅ ꯀꯔꯥꯏꯗ ꯆꯠꯄ꯭ꯔꯥ ꯀꯔꯤ ꯂꯩꯕ꯭ꯔꯥ ꯑꯗꯨꯀꯥꯟꯗ ꯌꯥꯝꯅ ꯑꯩꯈꯣꯏꯗ ꯀꯝꯐꯣꯔꯇꯦꯕꯜ ꯑꯣꯏꯍꯜꯂꯤ ꯑꯗꯨꯒ ꯑꯩꯈꯣꯏꯅ ꯑꯦꯅꯤ ꯄ꯭ꯂꯦꯁ ꯑꯃ ꯆꯠꯄꯀꯥꯟꯗꯁꯨ ꯃꯅꯤꯄꯨꯔ ꯂꯣꯟꯁꯤ ꯍꯩꯇ꯭ꯔꯗꯤ ꯌꯥꯗꯦ ꯑꯗꯨꯅ ꯃꯅꯤꯄꯨꯔ ꯂꯣꯟꯁꯤ ꯍꯩꯔꯗꯤ ꯕꯠ ꯃꯅꯤꯄꯨꯔꯗꯗꯤ ꯃꯅꯤꯄꯨꯔ ꯂꯣꯟꯁꯤ ꯍꯩꯈ꯭ꯔꯗꯤ ꯑꯦꯅꯤ ꯈꯨꯟ ꯑꯃꯗ ꯆꯪꯕ ꯑꯣꯏꯔꯣ ꯀꯔꯥꯏꯗ ꯆꯪꯕ ꯑꯣꯏꯔꯣ ꯃꯅꯤꯄꯨꯔ ꯂꯦꯡꯒ꯭ꯋꯦꯁ ꯍꯩꯕ ꯃꯤ ꯑꯃꯃꯝ ꯌꯥꯎꯕꯀꯥꯟꯗꯗꯤ ꯑꯩꯈꯣꯏꯗ ꯀꯌꯥ ꯀꯝꯐꯣꯔꯇꯦꯕꯜ ꯌꯥꯝꯅ ꯑꯣꯏꯕ ꯑꯃ ꯑꯣꯏꯌꯦ